ꯑꯣ ꯁꯤꯒꯤꯁꯦ ꯏꯝꯐꯥꯜꯒꯤ ꯑꯩꯗꯤ ꯇꯨꯔꯤꯁ ꯂꯥꯛꯆꯕꯅꯦꯕ ꯁ꯭ꯋꯥꯏꯒꯤ ꯂꯣꯀꯦꯜ ꯂꯥꯏꯠ ꯑꯣꯏꯕꯤꯗꯣꯏꯔ ꯍꯧꯖꯤꯛꯀꯥꯟ ꯀꯃꯥꯏ ꯀꯃꯥꯏꯅ ꯇꯧꯔꯤꯒꯦ ꯏꯝꯐꯥꯜꯁꯤꯕꯣ ꯑꯩꯁꯦ ꯀꯩꯅꯣꯗꯒꯤ ꯂꯥꯛꯄꯅꯤ ꯒꯨꯖꯔꯥꯠꯇꯒꯤ ꯑꯗꯣ ꯍꯧꯖꯤꯛꯀꯥꯟꯁꯦ ꯑꯩꯅ ꯁꯨꯝ ꯇꯥꯕꯗ ꯍꯧꯖꯤꯛꯀꯥꯟꯁꯦ ꯃꯄꯨꯒ ꯃꯁꯨꯒ ꯂꯩꯅꯕ ꯃꯔꯤꯁꯦ ꯏꯝꯐꯥꯜꯗ ꯈꯔ ꯆꯦꯟꯁ ꯂꯥꯛꯑꯦꯅ ꯃꯅꯤꯄꯨꯔꯗꯁꯨ ꯁꯨꯃꯥꯏꯅ ꯍꯥꯏꯕꯗꯤ ꯑꯄꯨꯟꯕꯒꯤ ꯑꯣꯏꯅ ꯆꯦꯟꯁ ꯂꯥꯛꯑꯦꯗꯅ ꯑꯗꯨ ꯍꯧꯖꯤꯛꯀꯥꯟ ꯃꯅꯤꯄꯨꯔꯗꯗꯤ ꯀꯃꯥꯏ ꯀꯃꯥꯏꯅ ꯇꯧꯔꯤꯒꯦ ꯑꯗꯨꯒꯤ ꯃꯇꯥꯡꯗ ꯁꯨꯝ ꯈꯪꯖꯅꯤꯡꯗꯅ ꯐꯣꯟ ꯇꯧꯔꯛꯄ ꯈꯔ ꯇꯥꯛꯄꯤꯕ ꯌꯥꯒꯗ꯭ꯔꯣ ꯑꯧ ꯃꯁꯨꯒ ꯀꯩꯅꯣꯒ ꯃꯄꯨꯒ ꯍꯥꯏꯕꯇꯥꯔꯦꯀꯣ

ꯑꯣ

ꯑꯣ ꯆꯥꯛ ꯆꯥꯕꯤꯔꯕꯣ ꯁꯣꯝꯁꯤꯕꯨ ꯑꯩꯗꯤ ꯈꯔ ꯍꯣꯇꯦꯜꯗꯒꯤ ꯈꯔ ꯆꯥꯔꯛꯑꯦ ꯑꯣ ꯍꯣꯏ ꯍꯣꯏ ꯑꯩꯁꯨ ꯅꯨꯃꯤꯠ ꯃꯉꯥꯅꯤꯒꯤ ꯖꯔꯅꯤ ꯑꯣꯏꯒꯅꯤ ꯑꯗꯨꯗꯤ ꯌꯥꯝ ꯅꯨꯡꯉꯥꯏꯖꯔꯦ ꯊꯝꯃꯒꯦ ꯎꯝ